ꯇꯥꯡ ꯇꯔꯥꯍꯨꯝꯗꯣꯏ ꯊꯥ ꯃꯥꯄꯜ ꯏꯪ ꯁꯣꯛ ꯂꯤꯁꯤꯡ ꯑꯅꯤꯒ ꯃꯉꯥ ꯇꯥꯡ ꯇꯔꯨꯛ ꯊꯥ ꯃꯔꯤ ꯏꯪ ꯁꯣꯛ ꯂꯤꯁꯤꯡ ꯑꯅꯤ ꯇꯥꯡ ꯇꯔꯥꯇꯔꯨꯛ ꯊꯥ ꯇꯔꯦꯠ ꯏꯪ ꯁꯣꯛ ꯂꯤꯁꯤꯡ ꯏꯪ ꯁꯣꯛ ꯂꯤꯁꯤꯡ ꯑꯅꯤꯒ ꯃꯔꯤ ꯇꯥꯡ ꯀꯨꯟ ꯊꯥ ꯃꯥꯄꯟ ꯏꯪ ꯁꯣꯛ ꯂꯤꯁꯤꯡ ꯑꯅꯤꯒ ꯀꯨꯟ ꯇꯥꯡ ꯇꯔꯥꯅꯤꯄꯥꯜ ꯊꯥ ꯇꯔꯥꯃꯥꯊꯣꯏ ꯏꯪ ꯁꯣꯛ ꯂꯤꯁꯤꯡ ꯑꯅꯤꯒ ꯀꯨꯟꯃꯔꯤ